ꯃꯥꯅꯦ ꯃꯥꯅꯦ ꯍꯥꯏꯕꯤꯌꯣ ꯑꯣ ꯂꯩꯅꯤꯌꯦ ꯑꯗꯣ ꯃꯨꯀꯥꯁꯨꯠ ꯑꯗꯒꯤ ꯐꯅꯦꯛ ꯃꯛ ꯍꯥꯏꯁꯦ ꯀꯔꯝꯕ ꯃꯈꯜꯒꯤ ꯃꯨꯀꯥ ꯑꯣꯏꯒꯗꯕꯅꯣ ꯃꯨꯀꯥꯗꯣ ꯃꯈꯜ ꯃꯈꯜ ꯂꯩꯗꯅꯀꯣ ꯑꯗꯣ ꯑꯗꯨꯝ ꯍꯥꯏꯕꯤꯔꯛꯑꯣ ꯑ ꯑꯣ ꯂꯩꯅꯤ ꯂꯩꯅꯤ ꯑꯣ ꯌꯥꯅꯤꯌꯦ ꯂꯩꯅꯤꯌꯦ ꯑꯗꯣ ꯄ꯭ꯔꯥꯏꯁꯁꯦ ꯀꯌꯥꯗꯩꯅ ꯀꯌꯥꯕꯧꯀꯤ ꯃꯅꯨꯡꯗ ꯄꯥꯝꯕꯤꯕꯅꯣ ꯑꯣ ꯃꯃꯜꯁꯦ ꯍꯧꯖꯤꯛꯁꯦ ꯈꯤꯇꯪ ꯍꯣꯏ ꯏꯔꯥꯡ ꯁꯤꯒ ꯂꯩꯕꯒꯀꯣ ꯃꯃꯜꯁꯤꯕꯨꯗꯤ ꯍꯥꯟꯅꯗꯒꯤꯗꯤ ꯈꯤꯇꯪꯈꯛ ꯍꯦꯟꯒꯠꯂꯦꯕꯀꯣ ꯑꯗꯨ ꯑꯣꯏꯔꯒꯁꯨ ꯁꯣꯝꯅ ꯄꯥꯝꯕꯤꯕꯗꯨ ꯑꯗꯨꯝ ꯈꯟꯕꯤꯔꯒ ꯑꯗꯨꯝ ꯍꯥꯏꯕꯤꯔꯛꯑꯣ ꯑꯗꯨꯝ ꯌꯥꯅꯤ ꯗꯦꯂꯤꯕꯔꯤꯒꯤ ꯈꯨꯗꯣꯡꯆꯥꯕꯁꯦ ꯂꯩꯖꯩꯌꯦꯕꯀꯣ ꯑꯗꯣ ꯃꯐꯝꯁꯦ ꯌꯥꯝꯅ ꯍꯦꯟꯅ ꯔꯦꯟꯁꯁꯦ ꯁꯥꯡꯕꯗꯗꯤ ꯑꯩꯈꯣꯏ ꯄꯤꯖꯗꯔꯦ ꯑꯗꯨꯒ ꯃꯐꯝꯁꯤ ꯑꯣ ꯌꯥꯅꯤ ꯌꯥꯅꯤ ꯀꯩꯁꯨ ꯀꯥꯏꯗꯦ ꯌꯥꯅꯤ ꯗꯤꯂꯤꯕꯔꯤ ꯂꯩꯖꯒꯅꯤ ꯑꯍꯣꯏ ꯊꯦꯡꯀ꯭ꯌꯨ